ꯑꯍꯥꯟꯕ ꯑꯣꯏꯅ ꯏꯁꯩ ꯁꯛꯄꯁꯦ ꯑꯩ ꯑꯗꯨꯝ ꯄꯤꯛꯂꯤꯀꯥꯟꯗꯒꯤ ꯇꯤ ꯕꯤꯗ ꯂꯥꯛꯄ ꯀꯥꯟꯗ ꯃꯥꯅ ꯃꯣꯏꯅ ꯁꯥꯎꯕ ꯇꯤ ꯕꯤꯗ ꯊꯥꯔꯛꯄꯗ ꯁꯥꯎꯕꯗ ꯑꯩ ꯑꯗꯨꯝ ꯃꯨꯊꯠꯂꯐꯥꯎꯗ ꯑꯗꯨꯝ ꯁꯛꯄ ꯉꯪꯕ ꯑꯗꯨꯝ ꯉꯝꯃꯦꯕ ꯑꯗꯨꯗ ꯑꯍꯟꯈꯩꯅ ꯏꯁꯩ ꯇꯝꯁꯤ ꯈꯣꯠꯁꯤ ꯍꯥꯏ ꯏꯁꯩꯕꯨꯗꯤ ꯃꯔꯛ ꯑꯃ ꯆꯠꯂꯝꯃꯦ ꯍꯧꯖꯤꯛꯄꯨꯗꯤ ꯂꯦꯞꯄꯦ ꯈꯣꯠꯂꯦ ꯑꯗꯨꯃꯥꯏꯅ ꯑꯣꯏꯅ ꯇꯧꯔꯦ